ꯑꯩꯅ ꯕꯥꯖꯥꯔꯗꯒꯤ ꯐꯦꯟ ꯑꯃ ꯂꯩꯔꯨꯏ ꯐꯦꯟ ꯑꯗꯨ ꯕꯣꯛꯁꯁꯨ ꯌꯥꯝ ꯐꯖꯩ ꯑꯗꯒꯤ ꯍꯨꯝꯕꯗꯁꯨ ꯌꯥꯝꯅ ꯅꯨꯡꯉꯥꯏ ꯁꯨꯏ ꯅꯝꯊꯣꯛ ꯅꯝꯁꯤꯟꯁꯨ ꯌꯥꯝ ꯅꯨꯡꯉꯥꯏ ꯑꯩꯈꯣꯏꯕꯨ ꯅꯨꯉꯥꯏꯅ ꯊꯝꯕꯤꯔꯦ ꯐꯦꯟ ꯑꯁꯤꯅ ꯀꯥꯟꯅꯕ ꯌꯥꯝ ꯄꯤꯔꯦ ꯏꯆꯥꯒꯩꯒ ꯑꯩꯒ ꯐꯦꯟ ꯍꯨꯝꯗꯅ ꯃꯈꯥꯗ ꯅꯨꯡꯉꯥꯏꯅ ꯄꯣꯊꯥꯔꯦ ꯑꯗꯨꯒ ꯑꯩꯈꯣꯏ ꯃꯌꯥꯝ ꯐꯦꯟꯁꯤꯅ ꯍꯨꯝꯃꯦ ꯑꯗꯨꯗꯒꯤ ꯑꯀꯣꯏꯕꯗ ꯂꯩꯔꯤꯕ ꯁꯥ ꯉꯥꯁꯤꯡꯗ ꯅꯨꯡꯉꯥꯏꯅ ꯄꯣꯊꯥꯖꯔꯦ ꯑꯁꯨꯝꯅ ꯑꯩꯈꯣꯏ ꯅꯨꯡꯉꯥꯏꯅ ꯂꯩꯔꯦ